ꯎꯝ ꯍꯣꯏ ꯍꯥꯏꯖꯒꯦ ꯑꯩꯅ ꯑꯍꯥꯟꯕꯗ ꯇꯨꯝꯕ ꯍꯧꯒꯠꯂꯦ ꯄꯨꯡ ꯃꯉꯥ ꯃꯈꯥꯏ ꯁ꯭ꯋꯥꯏꯗ ꯑꯗꯨꯒ ꯑꯩꯒꯤ ꯐꯝ ꯂꯥꯡ ꯂꯣꯁꯤꯜꯂꯦ ꯂꯣꯏꯁꯤꯜꯂꯕ ꯃꯇꯨꯡ ꯃꯥꯏ ꯃꯤꯠ ꯇꯥꯕ ꯕꯥꯠꯔꯨꯝ ꯆꯪꯉꯦ ꯑꯗꯨꯒ ꯊꯣꯛꯂꯛꯑꯒ ꯋꯥꯏ ꯁꯤꯠꯄ ꯏꯃꯨꯡ ꯃꯅꯨꯡ ꯋꯥꯏ ꯁꯤꯠꯄ ꯐꯖꯅ ꯂꯣꯏꯔꯒ ꯋꯥꯔꯛꯑꯥꯎꯠ ꯐꯣꯔꯇꯤ ꯃꯤꯅꯠꯁ ꯃꯨꯛ ꯇꯧꯔꯦ ꯃꯔꯝꯗꯤ ꯑꯩꯅ ꯍꯛꯆꯥꯡ ꯐꯕꯁꯤꯁꯨ ꯂꯟ ꯑꯃꯅꯤ ꯑꯗꯨꯅ ꯑꯗꯨꯒ ꯕ꯭ꯔꯦꯛꯐꯥꯁ ꯁꯦꯝꯃꯦ ꯆꯥ ꯅꯨꯡ ꯊꯥꯡꯒꯠꯂꯦ ꯕ꯭ꯔꯦꯛꯐꯥꯁ ꯁꯦꯝꯕ ꯂꯣꯏꯔꯒ ꯑꯩꯒꯤ ꯏꯃꯨꯡ ꯃꯅꯨꯡꯁꯤꯡꯒ ꯊꯛꯃꯤꯟꯅꯔꯦ ꯆꯥꯃꯤꯟꯅꯔꯦ ꯑꯗꯨꯒ ꯑꯉꯥꯡ ꯇꯨꯁꯟ ꯂꯥꯛꯑꯦ ꯑꯉꯥꯡ ꯇꯨꯁꯟ ꯂꯥꯛꯑꯦ ꯑꯗꯨꯒ ꯇꯥꯛꯄ ꯍꯧꯔꯒ ꯇꯥꯛꯂꯤꯉꯩ ꯃꯅꯨꯡꯗ ꯑꯩꯅ ꯆꯐꯨ ꯆꯥꯛ ꯊꯥꯡꯒꯠꯂꯦ ꯑꯗꯨꯒ ꯊꯥꯡꯒꯠꯂꯒ ꯑꯉꯥꯡ ꯌꯦꯟꯁꯥꯡ ꯃꯩꯁꯥꯡ ꯊꯣꯡꯕ ꯂꯣꯏꯁꯤꯜꯂꯦ ꯑꯗꯨꯒ ꯑꯉꯥꯡ ꯇꯨꯁꯟ ꯂꯣꯏꯔꯦ ꯑꯗꯨꯒ ꯑꯃꯨꯛꯀ ꯌꯦꯟ ꯉꯥꯅꯨꯒꯤ ꯁꯦꯕꯥ ꯇꯧꯔꯨꯔꯦ ꯍꯥꯏꯕꯗꯤ ꯃꯆꯤꯟꯖꯥꯛ ꯄꯤꯖꯔꯦ ꯑꯗꯨꯒ ꯑꯃꯨꯛꯀ ꯂꯣꯏꯔꯕ ꯃꯇꯨꯡ ꯃꯀꯣꯟ ꯃꯀꯣꯟꯗꯒꯤ ꯊꯥꯗꯣꯛꯂꯒ ꯍꯣꯏꯗꯣꯛꯑꯦ ꯑꯗꯨꯒ ꯃꯆꯤꯟꯖꯥꯛ ꯄꯤꯖꯔꯒ ꯏꯁꯤꯡ ꯐꯖꯅ ꯍꯥꯞꯄꯤꯔꯒ ꯊꯝꯕꯤꯔꯝꯃꯦ ꯑꯗꯨꯒ ꯑꯃꯨꯛꯀ ꯆꯥꯛ ꯆꯥꯕꯒꯤ ꯑꯃꯨꯛ ꯑꯩ ꯏꯁꯤꯡ ꯃꯥꯏꯁꯤꯡ ꯍꯩꯕꯥ ꯑꯗꯨꯗꯒꯤ ꯆꯥꯛ ꯊꯤꯕ ꯑꯗꯨꯗꯒꯤ ꯃꯌꯥꯝꯒꯤ ꯁꯦꯕꯥ ꯐꯖꯅ ꯇꯧꯔꯒ ꯆꯥꯛ ꯄꯤꯖꯔꯦ ꯏꯃꯨꯡ ꯃꯅꯨꯡꯁꯤꯡ ꯑꯗꯨꯒ ꯂꯣꯏꯔꯒ ꯑꯃꯨꯛ ꯀꯣꯟ ꯐꯦꯡꯗꯣꯛꯑꯦ ꯀꯣꯟ ꯐꯦꯡꯗꯣꯛꯄ ꯂꯣꯏꯔꯒ ꯉꯍꯥꯛ ꯑꯃ ꯏꯃꯥꯟꯅꯕꯤꯁꯤꯡꯒ ꯑꯩ ꯔꯦꯁ ꯇꯧꯔꯦ ꯔꯦꯁ ꯇꯧꯔꯕ ꯃꯇꯨꯡ ꯉꯍꯥꯛ ꯑꯗꯨꯗꯩ ꯌꯨꯝꯗ ꯑꯃꯨꯛ ꯍꯜꯂꯛꯑꯒ ꯑꯩꯁꯤ ꯄꯣꯊꯥꯔꯦ ꯑꯗꯨꯒ ꯄꯣꯊꯥꯔꯒ ꯉꯍꯥꯛ ꯍꯧꯒꯠꯂꯕ ꯃꯇꯨꯡ ꯑꯃꯨꯛꯀ ꯅꯨꯃꯤꯗꯥꯡ ꯋꯥꯏꯔꯝꯒꯤ ꯋꯥꯏ ꯁꯤꯠ ꯋꯥꯏ ꯁꯤꯇꯄ ꯀꯩꯀꯥ ꯇꯧꯔꯦ ꯇꯧꯔꯕ ꯃꯇꯨꯡꯗ ꯑꯃꯨꯛꯀ ꯆꯥꯛ ꯆꯦꯡ ꯌꯦꯟꯁꯥꯡ ꯃꯩꯁꯥꯡ ꯁꯦꯝꯕ ꯈꯣꯠꯄ ꯑꯗꯨꯝ ꯇꯧꯔꯦ ꯑꯗꯨꯒ ꯉꯥꯅꯨ ꯌꯦꯟ ꯐꯥꯖꯟꯕ ꯑꯗꯨꯗꯒꯤ ꯃꯆꯤꯟꯖꯥꯛ ꯍꯥꯞꯄꯤꯕ ꯈꯣꯠꯄ ꯑꯗꯨ ꯇꯧꯔꯦ ꯑꯗꯨꯒ ꯂꯣꯏꯔꯒ ꯑꯩ ꯆꯥꯛ ꯑꯃꯨꯛ ꯊꯣꯡꯅꯕ ꯇꯧꯔꯦ ꯑꯗꯨꯒ ꯆꯥꯛ ꯊꯣꯡꯕ ꯂꯣꯏꯔꯒ ꯑꯩꯗꯣ ꯑꯉꯥꯡ ꯇꯨꯏꯁꯟ ꯑꯃꯨꯛ ꯂꯥꯛꯑꯦ ꯑꯉꯥꯡ ꯇꯨꯏꯁꯟ ꯂꯥꯛꯑꯒ ꯑꯃꯨꯛꯀ ꯂꯣꯏꯔꯕ ꯃꯇꯨꯡꯗ ꯑꯉꯥꯡ ꯑꯩꯁꯤ ꯆꯥꯛ ꯆꯥꯅꯕ ꯑꯃꯨꯛ ꯇꯧꯔꯦ ꯆꯥꯛ ꯄꯤꯖꯔꯦ ꯏꯃꯨꯡ ꯃꯅꯨꯡ ꯄꯤꯖꯔꯦ ꯑꯗꯨꯒ ꯑꯩꯁꯤ ꯐꯃꯨꯡꯗ ꯉꯥꯏꯍꯥꯛ ꯆꯪꯉꯥꯒ ꯁꯣꯁꯤꯌꯦꯜ ꯃꯦꯗꯤꯌꯥ ꯍꯥꯏꯕꯗꯤ ꯐꯣꯟ ꯃꯦꯠꯄ ꯈꯣꯠꯄ ꯑꯗꯨꯝ ꯇꯧꯔꯒ ꯂꯩꯔꯦ ꯉꯥꯏꯍꯥꯛ ꯑꯃ ꯑꯗꯨꯒ ꯐꯃꯨꯡ ꯁꯦꯝꯕ ꯈꯣꯠꯄ ꯃꯌꯥꯝꯒꯤ ꯐꯃꯨꯡ ꯁꯦꯝꯕ ꯈꯣꯠꯄ ꯂꯣꯏꯔꯒ ꯑꯩꯗꯣ ꯑꯃꯨꯛꯀꯥ ꯑꯩꯒꯤ ꯏꯁꯥꯒꯤ ꯐꯃꯨꯡꯗ ꯕꯇꯨꯝ ꯇꯨꯝꯅꯕ ꯇꯧꯔꯦ